ꯄꯨꯄꯨ ꯉꯔꯥꯡꯒꯤ ꯇꯥꯔꯤꯕ ꯄꯥꯎ ꯑꯗꯨ ꯌꯥꯝꯅ ꯅꯨꯡꯉꯥꯏꯇꯦ ꯑꯕꯣꯛ ꯑꯗꯨꯁꯨ ꯌꯥꯝꯅ ꯅꯨꯡꯁꯤꯌꯦ ꯃꯥꯅ ꯍꯤꯡꯂꯝꯕꯀꯥꯟꯗꯁꯨ ꯌꯥꯝꯅ ꯑꯐ ꯑꯐꯕ ꯊꯕꯛ ꯇꯧꯔꯝꯃꯦ ꯑꯗꯨ ꯅꯪꯁꯨ ꯀꯔꯤꯁꯨ ꯈꯟꯒꯅꯨ ꯇꯥꯏꯕꯪ ꯃꯤ ꯍꯥꯏꯕꯁꯤꯗꯤ ꯄꯣꯛꯂꯕꯗꯤ ꯑꯗꯨꯝ ꯁꯤꯈꯤꯅꯤ ꯑꯗꯨꯅ ꯀꯩꯁꯨ ꯈꯟꯒꯅꯨ ꯑꯩꯈꯣꯏ ꯌꯨꯝꯊꯪꯅꯕ ꯑꯩꯈꯣꯏꯒꯤ ꯑꯩꯈꯣꯏ ꯑꯩꯈꯣꯏꯒꯤ ꯌꯨꯝꯂꯣꯟꯅꯕ ꯅꯦꯕꯔꯍꯨꯠ ꯃꯌꯥꯝ ꯂꯩꯔꯤ ꯁꯥꯒꯩ ꯑꯗꯨꯒ ꯅꯪꯒꯤ ꯃꯁꯨꯁꯤꯡ ꯃꯆꯥꯁꯤꯡ ꯂꯩꯔꯤ ꯑꯗꯨꯅ ꯀꯩꯁꯨ ꯈꯟꯒꯅꯨ ꯁꯤꯕ ꯍꯥꯏꯕꯁꯤꯗꯤ ꯑꯩꯈꯣꯏꯁꯨ ꯅꯈꯣꯏꯁꯨ ꯂꯣꯏꯅ ꯁꯤꯒꯗꯕꯅꯦ ꯑꯗꯣ ꯃꯥꯅ ꯁꯤꯕꯗꯨꯗꯤ ꯑꯗꯨꯝ ꯃꯇꯝ ꯆꯥꯅ ꯁꯤꯕꯅꯤꯅ ꯀꯩꯁꯨ ꯈꯟꯗꯦ ꯑꯗꯣ ꯀꯩꯁꯨ ꯀꯥꯏꯗꯦ ꯅꯪꯁꯨ ꯄꯨꯛꯅꯤꯡ ꯁꯣꯟꯊꯕ ꯇꯧꯒꯅꯨ ꯑꯩꯈꯣꯏꯁꯨ ꯅꯪꯒꯤ ꯃꯇꯦꯡ ꯑꯗꯨꯝ ꯄꯥꯡꯖꯒꯦ ꯅꯪꯅ ꯂꯩꯇꯕꯀꯥꯟꯗ ꯑꯗꯨꯝ ꯍꯪꯂꯛꯑꯣ ꯑꯩꯈꯣꯏꯅ ꯑꯗꯨꯝ ꯄꯤꯒꯅꯤ ꯑꯩꯈꯣꯏꯅ ꯑꯗꯨꯝ ꯃꯇꯦꯡ ꯄꯥꯡꯒꯅꯤ ꯑꯗꯨꯒ ꯀꯩꯁꯨ ꯈꯟꯒꯅꯨ ꯑꯩꯈꯣꯏꯅ ꯕꯣꯕꯣꯛꯇꯣ ꯂꯩꯇꯕꯒꯤ ꯃꯥꯒꯤ ꯔꯦꯖꯤꯁꯇꯔ ꯇꯧꯕꯗ ꯃꯇꯦꯡ ꯑꯗꯨꯝ ꯄꯥꯡꯒꯅꯤ ꯑꯩꯈꯣꯏꯅ ꯃꯥꯒꯤ ꯁꯤꯕꯒꯤ ꯔꯦꯖꯤꯁꯇꯔ ꯇꯧꯕꯗ ꯀꯩꯁꯨ ꯆꯪꯉꯣꯏ ꯑꯗꯨꯝ ꯑꯩ ꯍꯣꯠꯅꯖꯒꯦ ꯑꯩ ꯑꯩꯅ ꯉꯝꯖꯕ ꯃꯈꯩ ꯇꯧꯖꯒꯦ ꯍꯥꯏꯅ ꯈꯟꯖꯩꯌꯦ ꯑꯗꯨ ꯄꯨꯄꯨꯅꯁꯨ ꯑꯩꯕꯨ ꯊꯥꯖꯕꯤꯗꯨꯅ ꯑꯗꯨꯝ ꯇꯧꯍꯜꯂꯣ ꯑꯩꯁꯨ ꯅꯪꯒꯤ ꯃꯇꯦꯡ ꯑꯗꯨꯝ ꯄꯥꯡꯖꯒꯦ ꯑꯗꯨꯝ ꯅꯪꯒꯤ ꯑꯋꯥꯠꯄ ꯂꯩꯕꯀꯥꯟꯗ ꯑꯅꯥꯕ ꯂꯩꯕꯀꯥꯟꯗ ꯆꯠꯊꯣꯛ ꯆꯠꯁꯤꯟ ꯂꯩꯕ ꯀꯥꯟꯗ ꯑꯩꯉꯣꯟꯗ ꯑꯗꯨꯝ ꯍꯥꯏꯔꯛꯑꯣ ꯑꯩ ꯀꯔꯤꯁꯨ ꯍꯥꯏꯔꯣꯏ ꯑꯗꯨꯅ ꯀꯩꯁꯨ ꯈꯜꯂꯨꯅꯨ ꯑꯁꯤꯕ ꯍꯥꯏꯕꯁꯤꯗꯤ ꯑꯩꯈꯣꯏ ꯂꯣꯏꯅ ꯁꯤꯒꯗꯕꯅꯤ ꯑꯗꯨꯅ ꯀꯩꯁꯨ ꯈꯟꯒꯅꯨ